ꯑꯩꯅ ꯑꯦꯝ ꯃꯥꯏ ꯐꯣꯟ ꯑꯃꯈꯛ ꯂꯩꯖꯕꯅꯤ ꯃꯥꯒꯤ ꯃꯣꯗꯦꯜ ꯁꯕꯦꯟ ꯁꯤꯛꯁ ꯐꯣꯔ ꯁꯦ ꯑꯗꯣ ꯍꯟꯗꯛ ꯅꯧꯅ ꯊꯣꯛꯂꯛꯄ ꯑꯦꯝ ꯃꯥꯏ ꯃꯈꯜ ꯑꯁꯤꯗ ꯍꯥꯏꯔꯤꯕ ꯄ꯭ꯔꯗꯛ ꯑꯁꯤ ꯈ꯭ꯋꯥꯏꯗꯒꯤ ꯐꯕ ꯃꯑꯣꯡꯗ ꯄꯨꯊꯣꯔꯛꯄꯅꯤ ꯍꯥꯏ ꯑꯗꯣ ꯑꯩꯅ ꯍꯥꯏꯔꯤꯕ ꯄꯣꯠꯁꯛ ꯑꯁꯦ ꯑꯩꯅ ꯆꯦꯛ ꯇꯧꯅꯅꯕꯒꯤꯗꯃꯛꯇ ꯂꯩꯕꯗ ꯑꯩꯒꯤ ꯃꯣꯕꯥꯏꯜꯁꯦ ꯌꯥꯝꯅ ꯐꯕ ꯃꯑꯣꯡꯗꯣ ꯑꯣꯏ ꯍꯥꯏꯕꯗꯤ ꯃꯥꯒꯤ ꯁꯤꯖꯤꯟꯅꯕꯗ ꯌꯥꯝꯅ ꯅꯨꯡꯉꯥꯏꯕ ꯑꯃꯁꯨꯡ ꯃꯥꯒꯤ ꯕꯦꯇ꯭ꯔꯤ ꯆꯥꯔꯁ ꯑꯁꯤ ꯑꯩꯒꯤ ꯆꯧꯔꯥꯛꯅ ꯊꯥꯔꯇꯤ ꯃꯤꯅꯤꯠꯀꯨꯝꯕ ꯇꯧꯔꯒꯗꯤ ꯑꯩꯈꯣꯏꯅ ꯄꯨꯡꯈꯥꯏ ꯄꯨꯡꯈꯥꯏ ꯑꯃ ꯍꯥꯏꯕ ꯇꯥꯔꯦ ꯍꯥꯏꯔꯤꯕꯁꯤꯗꯩꯗ ꯄꯨꯡ ꯑꯅꯤ ꯑꯍꯨꯝꯒꯤ ꯆꯥꯡꯗ ꯑꯩꯈꯣꯏꯅ ꯕꯦꯇ꯭ꯔꯤꯁꯤ ꯁꯤꯖꯤꯟꯅꯕ ꯌꯥꯕ ꯌꯥꯝꯅ ꯀꯥꯟꯅꯔꯕ ꯃꯣꯕꯥꯏꯜ ꯃꯈꯜ ꯑꯃꯅꯤ ꯍꯥꯏ ꯍꯥꯏꯔꯤꯕ ꯃꯣꯕꯥꯏꯜ ꯑꯦꯝ ꯃꯥꯏ ꯃꯈꯜ ꯑꯁꯦ ꯃꯤꯌꯥꯝꯅꯁꯨ ꯂꯩꯕꯤꯅꯕ ꯇꯧꯕꯤꯌꯨ